ꯍꯧꯖꯤꯛꯀꯤ ꯃꯇꯝꯁꯦ ꯑꯦꯞꯁꯦ ꯌꯥꯝ ꯂꯩ ꯑꯉꯥꯡꯈꯣꯏꯅ ꯁꯥꯟꯅꯔꯤꯕ ꯒꯦꯝꯁ ꯄꯞꯖꯤ ꯃꯣꯕꯥꯏꯜ ꯂꯤꯖꯦꯟ ꯑꯗꯨꯕꯨ ꯍꯧꯖꯤꯛ ꯃꯤ ꯃꯌꯥꯝꯅ ꯌꯨꯖ ꯇꯧꯔꯤꯕ ꯐꯦꯖꯕꯨꯛ ꯐꯦꯖꯕꯨꯛꯒ ꯏꯟꯁꯇꯥ ꯏꯟꯁꯇꯥꯒ꯭ꯔꯥꯝꯒ ꯑꯁꯤ ꯑꯅꯤꯁꯤꯅ

ꯑꯦꯞꯁ ꯗꯔꯀꯥꯔ ꯇꯧꯔꯤꯕ ꯍ꯭ꯌꯨꯃꯦꯟ ꯂꯥꯏꯐꯀꯤ ꯑꯗꯨꯒꯤ

ꯃꯣꯏ ꯁꯤ ꯑꯦꯞꯁꯀꯤ ꯑꯦꯠꯕꯥꯟꯇꯦꯖꯁꯤ ꯐꯦꯖꯕꯨꯛꯇꯒꯤ ꯑꯩꯈꯣꯏꯁꯨ ꯂꯣꯀꯦꯜ ꯅ꯭ꯌꯨꯖ ꯑꯗꯨꯒ ꯑꯣꯜ ꯑꯣꯕꯔ ꯅ꯭ꯌꯨꯖꯁꯤ ꯐꯪꯕꯅꯤ ꯑꯗꯨ ꯑꯩꯈꯣꯏꯅ ꯐꯖꯅ ꯈꯪꯂꯒ ꯄꯥꯏꯔꯗꯤ ꯑꯦꯞꯁꯦ ꯐꯖꯩ ꯑꯗꯨꯕꯨ ꯑꯩꯈꯣꯏ ꯗꯤꯁꯑꯦꯠꯕꯥꯟꯇꯦꯖꯁꯦ ꯍꯧꯖꯤꯛ ꯃꯇꯝꯒꯤ ꯑꯉꯥꯡꯁꯤꯗ ꯃꯈꯣꯏꯁꯦ ꯑꯗꯨꯝ ꯐꯦꯖꯕꯨꯛ ꯌꯨꯖ ꯇꯧꯔꯒ ꯀꯔꯤ ꯀꯔꯤꯔ ꯑꯣꯟꯂꯥꯏꯟꯗ ꯃꯣꯏꯅ ꯑꯃ ꯑꯅꯤ ꯊꯕꯛ ꯃꯤꯅ ꯃꯤꯅ ꯑꯉꯥꯡꯁꯦ ꯃꯈꯣꯏꯅ ꯇꯧꯕꯁꯦ ꯈꯪꯗ꯭ꯔꯦ ꯃꯣꯏꯅ ꯃꯣꯏꯅꯒꯤ ꯃꯣꯏꯁꯦ

ꯃꯣꯏꯒꯤ ꯂꯥꯏꯐꯇ ꯌꯥꯝ ꯗꯤꯁꯇꯔꯞ ꯇꯧꯕ ꯌꯥꯝ ꯂꯩꯌꯦ ꯑꯗꯨꯒ ꯍꯧꯖꯤꯛꯀꯤ ꯑꯉꯥꯡꯁꯦ ꯑꯥꯏꯗꯦꯜ ꯑꯣꯏꯗꯕꯒꯤ ꯃꯣꯏꯅ ꯐꯣꯟꯁꯦ ꯑꯦꯞꯁꯇꯨ ꯁꯤ ꯑꯦꯞꯁꯇꯨ ꯚꯥꯏꯔꯦꯜ ꯃꯇꯝ ꯑꯥ ꯃꯥꯡꯍꯟꯕ ꯃꯣꯏꯒꯤ ꯃꯇꯝ ꯃꯥꯡꯍꯟꯕ ꯂꯥꯏꯔꯤꯛꯀꯤ ꯃꯇꯝ ꯃꯥꯡꯍꯟꯕ ꯑꯗꯨ ꯌꯥꯝ ꯂꯩ